ꯃꯅꯤꯄꯨꯔꯒꯤ ꯑꯥꯔꯠ ꯑꯃꯁꯨꯡ ꯀ꯭ꯔꯥꯐꯁꯦ ꯍꯧꯖꯤꯛ ꯃꯤ ꯃꯌꯥꯝꯅ ꯁꯛ ꯈꯪꯅꯕ ꯍꯧꯔꯦ ꯃꯅꯤꯄꯨꯔꯒ ꯚꯥꯔꯠꯀꯤ ꯃꯤꯅꯈꯛ ꯅꯠꯇꯅ ꯃꯄꯥꯟ ꯂꯝꯒꯤ ꯃꯤꯅꯁꯨ ꯃꯅꯤꯄꯨꯔꯒꯤ ꯑꯥꯔꯠ ꯑꯦꯟ ꯀ꯭ꯔꯥꯐ ꯈꯪꯕꯤꯕ ꯍꯧꯔꯛꯑꯦ ꯑꯁꯤꯅ ꯃꯔꯝ ꯑꯣꯏꯔꯒ ꯑꯩꯈꯣꯏꯒꯤ ꯑꯥꯔꯠ ꯑꯦꯟ ꯀ꯭ꯔꯥꯐꯁꯦ ꯒ꯭ꯂꯣꯕꯜ ꯇ꯭ꯔꯦꯟꯁꯀ ꯃꯔꯤ ꯂꯩꯅꯕ ꯑꯗꯨꯒ ꯏꯊꯤꯜ ꯄꯤꯕ ꯍꯧꯔꯛꯄꯅꯦ ꯃꯅꯤꯄꯨꯔꯒꯤ ꯑꯥꯔꯠ ꯑꯦꯟ ꯀ꯭ꯔꯥꯐꯁꯦ ꯃꯈꯜ ꯌꯥꯝꯃꯦ ꯃꯑꯣꯡ ꯃꯑꯣꯡꯅꯤ ꯃꯤꯡ ꯆꯠꯄ ꯈꯔꯅ ꯈꯨꯠꯅ ꯁꯥꯕ ꯐꯅꯦꯛ ꯔꯥꯅꯤ ꯐꯤ ꯂꯤꯔꯨꯝ ꯐꯤ ꯑꯁꯤꯅ ꯆꯤꯡꯕꯁꯤꯅ ꯌꯥꯝꯅ ꯃꯇꯝ ꯆꯪꯕ ꯑꯗꯨꯒ ꯐꯖꯕ ꯌꯥꯝꯅ ꯇꯥꯡꯕ ꯃꯤꯅ ꯃꯨꯟꯅꯕ ꯐꯤ ꯃꯈꯜ ꯑꯃꯅꯤ ꯂꯣꯡꯄꯤ ꯆꯐꯨ ꯑꯃꯨꯕ ꯁꯔꯄꯦꯟꯇꯥꯏꯟ ꯂꯨꯡꯒ ꯄꯨꯈ꯭ꯔꯤꯒꯤ ꯂꯩꯕꯥꯛ ꯈꯩꯅ ꯄꯨꯟꯁꯤꯜꯂꯒ ꯁꯥꯕ ꯆꯐꯨꯅꯤ ꯑꯁꯤ ꯍꯥꯏꯔꯤꯕ ꯂꯣꯡꯄꯤ ꯆꯐꯨ ꯍꯥꯏꯕꯁꯦ ꯃꯤꯅ ꯌꯥꯝ ꯄꯥꯝꯅꯕꯅꯦ ꯑꯁꯤ ꯌꯨꯝꯗ ꯂꯩꯇꯦꯡꯒꯤꯗꯃꯛꯇ ꯊꯝꯅꯕ ꯌꯥꯕ ꯌꯥꯝꯅ ꯇꯥꯡꯕ ꯄꯣꯠꯁꯛ ꯑꯃꯅꯦ ꯋꯥꯅ ꯁꯥꯕ ꯕꯦꯛ ꯕꯥꯁꯀꯦꯠ ꯆꯀ꯭ꯔꯤ ꯐꯥꯟꯁꯥꯡ ꯃꯣꯔꯥ ꯑꯁꯤꯅꯆꯤꯡꯕꯁꯦ ꯃꯅꯤꯄꯨꯔꯗ ꯌꯥꯝꯅ ꯃꯤꯡ ꯂꯩꯕ ꯆꯥꯎꯈꯠꯄꯗ ꯃꯇꯦꯡ ꯄꯥꯡꯕ ꯄꯣꯠꯁꯛ ꯑꯃꯅꯤ ꯍꯥꯏꯔꯤꯕꯁꯤꯡꯁꯤꯗꯒꯤ ꯑꯍꯦꯟꯕ ꯃꯌꯥꯝ ꯂꯩꯔꯤ ꯑꯗꯨ ꯄꯜꯂꯤꯕ ꯈꯔꯁꯤꯡꯁꯤꯅ ꯌꯥꯝꯅ ꯃꯔꯨ ꯑꯣꯏꯕ ꯇ꯭ꯔꯦꯟꯁꯁꯤꯗ ꯒ꯭ꯂꯣꯕꯦꯜ ꯂꯦꯕꯦꯜꯗ ꯆꯪꯕ ꯏꯊꯤꯜ ꯄꯤꯕ ꯃꯅꯤꯄꯨꯔꯒꯤ ꯑꯥꯔꯠ ꯑꯃꯁꯨꯡ ꯀ꯭ꯔꯥꯐꯅꯤ